ꯁꯤꯡꯒꯤꯡꯒꯤ ꯕꯦꯂꯦꯟꯁꯁꯦ ꯑꯩ ꯑꯗꯨꯝ ꯇꯧꯖꯩ ꯍꯥꯏꯗꯤ ꯊꯕꯛ ꯇꯧ ꯇꯧꯅ ꯊꯕꯛꯇꯣ ꯀꯟꯅ ꯏꯔꯤꯀꯥꯟꯗ ꯀꯥꯏꯗꯩꯅꯣ ꯈꯪꯗꯦ ꯏꯁꯩ ꯑꯗꯨꯝ ꯉꯡꯉꯒ ꯑꯗꯨꯝ ꯊꯕꯛ ꯇꯧꯕ ꯉꯝꯃꯤ